ꯑꯩꯈꯣꯏꯅ ꯀꯦꯃꯤꯀꯦꯜꯒꯤ ꯑꯣꯏꯕ ꯄꯣꯠꯁꯦ ꯏꯇꯠ ꯇꯠꯇꯅ ꯍꯥꯏꯕꯗꯤ ꯃꯤꯑꯣꯏꯕꯅ ꯃꯅꯥ ꯃꯁꯤꯡ ꯆꯥꯗ ꯌꯥꯗꯕꯅꯤꯅ ꯊꯥꯗ ꯌꯥꯗꯕꯅꯤꯅ ꯂꯣꯏꯟꯅ ꯁꯤꯖꯤꯟꯅꯩ ꯑꯗꯨꯕꯨ ꯁꯤꯖꯤꯟꯅꯔꯒꯁꯨ ꯂꯩꯕꯥꯛ ꯂꯩꯍꯥꯎꯗ ꯌꯥꯝꯅ ꯑꯀꯥꯏꯕ ꯄꯤꯕ ꯑꯃꯗꯤ ꯑꯗꯒꯤ ꯑꯩꯈꯣꯏꯒꯤ ꯃꯅꯥ ꯃꯁꯤꯡ ꯑꯦꯟꯁꯥꯡ ꯅꯥꯄꯤꯗꯁꯨ ꯑꯩꯈꯣꯏꯒꯤ ꯍꯥꯏꯕꯗꯤ ꯍꯥꯞꯄꯅꯤ ꯍꯥꯞꯄ ꯃꯇꯨꯡꯗ ꯑꯃꯨꯛ ꯑꯩꯈꯣꯏ ꯃꯤꯑꯣꯏꯕꯅ ꯑꯃꯨꯛ ꯆꯥꯕꯗꯗꯤ ꯌꯥꯝꯅ ꯑꯀꯥꯏꯕ ꯑꯁꯣꯛꯄꯁꯨ ꯑꯣꯏꯔꯦ ꯑꯗꯨꯗꯨꯅ ꯌꯥꯝꯅ ꯁꯤꯒꯤ ꯄꯣꯠꯁꯦ ꯌꯥꯝꯅ ꯑꯩꯈꯣꯏꯒꯤ ꯂꯩꯕꯥꯛ ꯂꯩꯍꯥꯎꯗꯁꯨ ꯑꯀꯥꯏꯕ ꯑꯣꯏꯕ ꯑꯗꯨꯅ ꯂꯩꯕꯥꯛ ꯂꯩꯍꯥꯎ ꯀꯥꯏꯍꯟꯗꯅꯕ ꯑꯗꯒꯤ ꯑꯀꯣꯏꯕꯗ ꯑꯃꯥꯡꯕ ꯂꯩꯇꯅꯕ ꯑꯗꯒꯤ ꯃꯤꯑꯣꯏꯕꯗꯁꯨ ꯑꯁꯣꯛꯄ ꯂꯩꯇꯅꯕꯒꯤ ꯃꯥꯒꯤ ꯑꯩꯈꯣꯏ ꯈꯨꯠꯁꯦꯝꯒꯤ ꯑꯣꯏꯕ ꯀꯩꯅꯣꯁꯦ ꯍꯥꯞꯄꯤꯔꯒꯗꯤ ꯌꯥꯝ ꯍꯦꯟꯅ ꯐꯩ ꯑꯗꯨꯗꯨꯅ ꯑꯩꯈꯣꯏꯅ ꯈꯨꯠꯁꯦꯝꯒꯤ ꯑꯣꯏꯕ ꯁꯟꯊꯤ ꯍꯥꯔ ꯑꯃꯗꯤ ꯑꯗꯒꯤ ꯃꯅꯥ ꯃꯁꯤꯡ ꯑꯩꯈꯣꯏꯒꯤ ꯀꯩꯅꯣ ꯑꯩꯈꯣꯏꯒꯤ ꯀꯩꯅꯣꯒꯨꯝꯕ ꯄꯠꯊ ꯄꯨꯝꯊꯍꯟꯕ ꯅꯥꯄꯤꯒꯨꯝꯕ ꯁꯨꯝꯕꯒꯤ ꯇꯧꯔꯒꯗꯤ ꯌꯦꯟꯊꯤꯒꯨꯝꯕꯀꯣ ꯑꯗꯒꯤ ꯑꯩꯈꯣꯏꯒꯤ ꯀꯩꯅꯣꯗ ꯑꯣꯏꯔꯒꯁꯨ ꯑꯆꯝꯕ ꯀꯦꯃꯤꯀꯦꯜ ꯌꯥꯎꯗꯕ ꯀꯦꯃꯤꯀꯦꯜ ꯐ꯭ꯔꯤ ꯑꯣꯏꯕ ꯑꯞꯁꯥ ꯑꯩꯠꯇꯤꯒꯨꯝꯕꯁꯨ ꯂꯩꯌꯦ ꯏꯕꯨꯡꯉꯣ ꯌꯥꯏꯀꯣ ꯑꯞꯁꯥ ꯑꯩꯠꯇꯤꯒꯨꯝꯕ ꯑꯗꯨꯗꯣ ꯍꯥꯞꯄꯒ ꯑꯩꯈꯣꯏꯅ ꯂꯩꯕꯥꯛ ꯂꯩꯍꯥꯎꯁꯤꯡ ꯃꯥꯡꯗꯅꯕꯒꯤꯗꯃꯛꯇ ꯑꯗꯒꯤ ꯃꯤꯑꯣꯏꯕꯗ ꯁꯣꯛꯇꯅꯕꯒꯤ ꯑꯗꯒꯤ ꯑꯩꯈꯣꯏꯒꯤ ꯀꯩꯅꯣꯗꯁꯨ ꯑꯀꯣꯏꯕꯗꯁꯨ ꯍꯥꯏꯕꯗꯤ ꯃꯥꯒꯤ ꯀꯩꯅꯣꯗꯣ ꯃꯥꯡꯍꯟꯗꯅꯕ ꯁꯣꯛꯇꯅꯕꯒꯤꯗꯃꯛꯇ ꯑꯩꯈꯣꯏꯅ ꯀꯩꯅꯣ ꯈꯨꯠꯁꯦꯝꯒꯤ ꯑꯣꯏꯕ ꯍꯥꯔ ꯁꯦꯝꯃꯒ ꯑꯩꯈꯣꯏꯅ ꯄꯣꯠ ꯆꯩꯗ ꯆꯥꯏꯕꯤꯕ ꯍꯥꯞꯄꯤꯕ ꯁꯤꯅ ꯂꯩꯕꯥꯛ ꯂꯩꯍꯥꯎꯁꯤ ꯃꯥꯡꯍꯟꯗꯦ ꯑꯗꯒꯤ ꯃꯤꯑꯣꯏꯕꯗꯁꯨ ꯁꯣꯛꯍꯜꯂꯔꯣꯏ ꯑꯗꯨꯒ ꯑꯩꯈꯣꯏꯒꯤ ꯀꯩꯅꯣꯗꯁꯨ ꯄꯣꯠꯆꯩꯗꯁꯨ ꯍꯦꯟꯅ ꯐꯔꯅꯤ ꯃꯥꯒꯤ ꯀꯩꯅꯣꯗꯣ ꯄꯥꯟꯕꯒꯤ ꯆꯥꯡ ꯑꯗꯒꯤ ꯃꯄꯥꯝꯕꯤ ꯐꯕꯒꯤ ꯃꯥꯒꯤ ꯀꯩꯅꯣꯒꯤ ꯆꯥꯡꯁꯦ ꯍꯦꯟꯅꯁꯨ ꯐꯗꯣꯏꯅꯦ ꯁꯨꯃꯥꯏꯅ ꯑꯩꯈꯣꯏꯅ ꯁꯤꯖꯤꯟꯅꯕꯤꯔꯒꯗꯤ ꯍꯦꯟꯅ ꯑꯩꯈꯣꯏꯅ ꯇꯤꯜꯍꯥꯠ ꯍꯤꯗꯥꯛ ꯁꯤꯖꯤꯟꯅꯗ꯭ꯔꯒꯁꯨ ꯈꯨꯁꯦꯝꯒꯤ ꯑꯣꯏꯕ ꯍꯥꯔꯒꯨꯝꯕ ꯑꯗꯒꯤ ꯁꯤꯖꯤꯟꯅꯔꯒ ꯊꯥꯕꯤꯕꯅ ꯍꯦꯟꯅ ꯐꯩ ꯍꯥꯏꯅ ꯈꯟꯖꯩ